ꯑꯩꯈꯣꯏꯅ ꯑꯩꯈꯣꯏꯅ ꯀꯔꯤꯒꯨꯝꯕ ꯑꯩꯈꯣꯏꯅ ꯇꯨꯔꯦꯟꯗ ꯈꯪꯗꯦ ꯑꯩꯈꯣꯏꯒꯤ ꯑꯩꯈꯣꯏꯒꯤ ꯄꯥꯠꯇ ꯈꯪꯗꯦ ꯑꯩꯈꯣꯏꯒꯤ ꯂꯧꯀꯣꯏ ꯄꯥꯠ ꯈꯪꯗꯦ ꯁꯨꯝꯕꯒꯤ ꯇꯨꯔꯦꯟ ꯑꯆꯧ ꯑꯆꯧꯕ ꯑꯄꯥꯛꯄ ꯌꯥꯝ ꯂꯩꯒ꯭ꯔꯦ ꯑꯆꯧ ꯑꯆꯧꯕ ꯇꯨꯔꯦꯟꯒꯨꯝꯕ ꯁꯤꯗ ꯏꯔꯣꯏꯕꯒꯨꯝꯕ ꯀꯔꯤꯒꯨꯝꯕ ꯏꯊꯛ ꯏꯊꯛ ꯂꯥꯛꯄ ꯃꯇꯝꯗ ꯑꯩꯈꯣꯏꯅ ꯑꯩꯈꯣꯏꯒꯤ ꯍꯥꯟꯅ ꯂꯥꯛꯇ꯭ꯔꯤꯉꯩꯗ ꯑꯩꯈꯣꯏꯒꯤ ꯅꯨꯡꯁꯤꯠ ꯍꯥꯟꯅ ꯁꯤꯠꯂꯛꯀꯅꯤ ꯅꯨꯡꯁꯤꯠ ꯁꯤꯠꯂꯛꯄ ꯃꯇꯝꯗ ꯑꯩꯈꯣꯏꯅ ꯈꯪꯒꯗꯕꯗꯤ ꯅꯨꯡꯁꯤꯠ ꯁꯤꯠꯂꯛꯂꯕꯅꯤꯅ ꯑꯩꯈꯣꯏꯅ ꯌꯥꯝ ꯊꯨꯅ ꯀꯥꯅꯕ ꯀꯥꯈꯠꯂꯛꯅꯕꯒꯤ ꯃꯆꯥꯛ ꯑꯃ ꯑꯣꯏ ꯑꯩꯈꯣꯏꯅ ꯑꯗꯨꯒꯤ ꯃꯇꯝꯗꯨꯗ ꯑꯩꯈꯣꯏꯅ ꯀꯥꯍꯧꯗ꯭ꯔꯒꯗꯤ ꯈꯨꯗꯣꯡ ꯊꯤꯕ ꯂꯥꯛꯀꯅꯤ ꯏꯊꯛ ꯏꯄꯣꯝ ꯂꯥꯛꯄ ꯃꯇꯝꯗ ꯀꯔꯤꯒꯨꯝꯕ ꯃꯤꯗꯨꯅ ꯑꯩꯈꯣꯏꯒꯤ ꯀꯩꯅꯣ ꯇꯧꯕ ꯇꯥꯔꯒꯗꯤ ꯃꯅꯥꯛ ꯅꯛꯄꯗ ꯂꯩꯕꯗ ꯃꯤꯗ ꯍꯥꯟꯅ ꯑꯩꯈꯣꯏꯅ ꯂꯥꯎꯕ ꯑꯣꯔ ꯑꯩꯈꯣꯏꯒꯤ ꯀꯟꯕꯤꯎ ꯍꯥꯏꯔꯒꯁꯨ ꯍꯥꯏꯔ ꯌꯥꯔꯦ ꯂꯥꯎꯕ ꯈꯣꯠꯄ ꯃꯌꯥꯝ ꯑꯃ ꯇꯧꯕ ꯌꯥꯔꯦ ꯑꯗꯨꯒ ꯀꯔꯤꯒꯨꯝꯕ ꯀꯩꯅꯣ ꯇꯧꯔꯒꯅ ꯏꯔꯣꯏꯔꯤꯉꯩꯗꯅ ꯑꯩꯈꯣꯏꯒꯤ ꯇꯤꯕ ꯈꯪꯗꯦ ꯑꯩꯈꯣꯏꯒꯤ ꯑꯩꯈꯣꯏ ꯋꯥꯇꯔꯄ꯭ꯔꯨꯕ ꯃꯌꯥꯝ ꯑꯃ ꯂꯩꯒ꯭ꯔꯦ ꯑꯗꯨ ꯌꯥꯎꯔꯒꯅ ꯑꯃꯨꯛ ꯈꯔ ꯑꯃꯨꯛ ꯐꯅꯤ ꯑꯗꯨꯁꯨ ꯂꯥꯎꯗꯕ ꯌꯥꯗꯦ ꯀꯩꯅꯣ ꯀꯜꯂꯒꯗꯤ ꯑꯗꯨꯅ ꯀꯔꯤꯒꯨꯝꯕ ꯑꯩꯈꯣꯏꯅ ꯄꯨꯈ꯭ꯔꯤꯒꯨꯝꯕ ꯀꯅꯥꯒꯨꯝꯕꯅ ꯊꯤꯡꯕꯗꯨꯁꯨ ꯑꯩꯈꯣꯏꯅ ꯌꯨꯝꯕꯨꯗꯨꯗ ꯊꯤꯡꯏꯕ ꯃꯤꯗꯣ ꯑꯩꯈꯣꯏꯅ ꯊꯤꯗꯣꯛꯃꯤꯅꯔꯒ ꯃꯤꯌꯥꯝ ꯀ꯭ꯂꯕ ꯈꯪꯗꯦ ꯂꯩꯔꯤꯕ ꯁꯤ ꯑꯦꯁ ꯑꯣ ꯃꯌꯥꯝ ꯄꯨꯜꯂꯒ ꯑꯩꯈꯣꯏꯒꯤ ꯄꯨꯈ꯭ꯔꯤꯁꯦ ꯊꯤꯡꯖꯤꯜꯂꯝꯕ ꯇꯥꯔꯒꯁꯨ ꯃꯤꯌꯥꯝ ꯁꯣꯝ ꯅꯥꯀꯟꯗ ꯃꯧꯈꯠꯂꯛꯏꯕꯁꯦ ꯁꯤ ꯂꯩ ꯁꯤ ꯂꯩ ꯐꯖꯅ ꯏꯪꯅ ꯇꯞꯅ ꯍꯥꯏꯅꯔꯒ ꯑꯗꯨꯝ ꯐꯥꯠꯇꯣꯛꯈꯤꯕ ꯑꯗꯨꯝ ꯌꯥꯎꯏ ꯑꯗꯣ ꯑꯌꯥꯝꯕꯅ ꯄꯨꯈ꯭ꯔꯤꯗꯤ

ꯑꯩꯈꯣꯏꯒꯤ ꯑꯩꯈꯣꯏꯒꯤ ꯅꯨꯡꯁꯤꯠ ꯁꯤꯠꯄ ꯈꯣꯠꯄ ꯅꯣꯡ ꯃꯪꯉꯛꯑꯒꯗꯤ ꯑꯩꯈꯣꯏꯅ ꯄꯥꯠ ꯇꯨꯔꯦꯟꯗ ꯑꯩꯈꯣꯏ ꯏꯔꯣꯏꯕꯤꯒꯅꯨ ꯑꯩꯈꯣꯏ ꯀꯨꯝꯗꯕꯤꯒꯅꯨ

ꯂꯥꯛꯇ꯭ꯔꯤꯉꯥꯏꯗ ꯑꯩꯈꯣꯏ ꯅꯣꯡ ꯑꯗꯨꯝ ꯁꯤꯟꯗꯣꯝ ꯑꯗꯨꯝ ꯄꯤ ꯑꯩꯈꯣꯏ ꯃꯝꯃꯛꯄꯅꯤ ꯈꯪꯗꯦ ꯑꯃꯅꯤ ꯈꯪꯗꯦ ꯑꯗꯨꯗ ꯑꯩꯈꯣꯏ ꯐꯠ ꯀꯥꯕꯤꯎ ꯑꯗꯨꯒꯗꯤ ꯑꯩꯈꯣꯏ ꯁꯣꯏꯗ ꯉꯥꯝꯗꯕ ꯊꯣꯛꯀꯅꯤꯅ ꯑꯗꯨꯅ ꯀꯔꯤꯒꯨꯝꯕ ꯑꯩꯈꯣꯏꯅ ꯇꯧꯕ ꯀꯨꯝꯗꯔꯨꯕ ꯇꯥꯔꯒꯗꯤ ꯑꯗꯨ ꯃꯅꯥꯛ ꯅꯛꯄꯗ ꯂꯩꯔꯒꯗꯤ ꯑꯗꯨ ꯑꯩꯈꯣꯏꯅ ꯂꯥꯎꯕꯤꯕ ꯇꯥꯔꯦ ꯑꯗꯨꯒ ꯀꯔꯤꯒꯨꯝꯕ ꯑꯁꯣꯏ ꯑꯅꯥ ꯀꯨꯝꯗꯔꯤꯕ ꯃꯤꯗꯨꯅ ꯀꯩꯅꯣ ꯇꯧꯔꯒꯗꯤ ꯑꯗꯣ ꯑꯩꯈꯣꯏꯅ ꯀꯥꯈꯠꯄꯤꯎ ꯍꯥꯏꯇꯔꯦ ꯑꯗꯨꯗꯣ ꯃꯥꯅ ꯉꯝꯗ꯭ꯔꯒꯅ

ꯂꯩꯔꯒ ꯑꯩꯈꯣꯏ ꯑꯩꯈꯣꯏꯒꯤ ꯂꯩꯔꯥꯏꯗ ꯆꯪꯉꯛꯅꯕꯒꯤ ꯑꯗꯨꯒꯨꯝꯕꯒꯤ ꯄꯥꯝꯕꯩꯁꯨ ꯉꯥꯛꯇꯪꯒꯤ ꯑꯩꯈꯣꯏꯒꯤ ꯁꯤꯖꯤꯟꯅꯕ ꯌꯥꯏ ꯃꯤ ꯌꯥꯝꯅ ꯂꯩꯔꯒꯕꯨꯗꯤ ꯈꯔꯕꯨꯗꯤ ꯁꯦꯕ ꯑꯣꯏꯒꯅꯤ ꯀꯥꯟꯅꯒꯅꯤ ꯑꯗꯨ ꯍꯧꯖꯤꯛ ꯑꯩꯅ ꯍꯥꯏꯖꯅꯤꯡꯏꯗꯤ ꯑꯩꯈꯣꯏꯒꯤ ꯄꯥꯠ ꯇꯨꯔꯦꯜꯗ ꯏꯔꯣꯏꯕꯁꯤꯃ ꯃꯇꯝꯗ ꯏꯊꯛ ꯂꯥꯛꯇ꯭ꯔꯤꯉꯥꯏꯗ ꯑꯩꯈꯣꯏꯅ ꯅꯣꯡ ꯃꯪꯉꯛꯄ ꯅꯨꯡꯁꯤꯠ ꯁꯤꯠꯂꯛꯑꯒꯗꯤ ꯑꯩꯈꯣꯏꯅ ꯀꯥꯈꯠꯄꯤꯎ ꯑꯅ ꯃꯤꯌꯥꯝꯅ ꯑꯩꯈꯣꯏꯅ ꯁꯤꯒꯨꯝꯕ ꯄꯥꯎꯖꯦꯜ ꯑꯃ ꯑꯩꯅ ꯄꯤꯖꯔꯤ